ꯍꯣꯏ ꯃꯥꯅꯤ ꯄꯤꯂꯣ ꯐꯣꯇꯣ ꯀꯕꯔꯦꯁ ꯄꯣꯏꯟꯅꯤ

ꯑꯣ ꯃꯊꯪ ꯆꯍꯤ ꯇꯨ ꯊꯥꯎꯖꯟ ꯇ꯭ꯋꯦꯟꯇꯤ ꯐꯥꯏꯕꯀꯤ ꯖꯅꯋꯥꯔꯤ ꯅꯥꯏꯟꯇꯤꯟꯗ ꯑꯣ ꯑꯩꯈꯣꯏꯒꯤꯁꯤ ꯗꯦꯂꯤꯒꯤ ꯑꯣꯏꯅ ꯑꯩꯈꯣꯏꯅ ꯆꯠꯇꯦ ꯑꯩꯈꯣꯏꯒꯤꯁꯦ ꯑꯋꯥꯔꯂꯤ ꯑꯣꯏꯕꯅꯤꯅ ꯑꯋꯥꯔꯂꯤ ꯋꯦꯠꯁꯦ ꯑꯩꯈꯣꯏ ꯇꯨ ꯀꯦ ꯇꯨ ꯀꯦ ꯁꯥꯕꯅꯤ ꯑꯗꯨ ꯅꯣꯏꯒꯤ ꯇꯥꯏꯃꯤꯡꯁꯦ ꯄꯨꯡ ꯑꯁꯤꯗꯒꯤ ꯁꯤ ꯐꯥꯎ ꯇꯧꯒꯅꯤ ꯍꯥꯏꯔꯗꯤ ꯑꯗꯨꯒꯤ ꯃꯇꯨꯡ ꯏꯟꯅ ꯑꯩꯈꯣꯏꯅ ꯑꯦꯠ ꯂꯤꯁ ꯑꯔꯥꯎꯟ ꯐꯥꯏꯐ ꯇꯨ ꯇꯦꯟ ꯀꯦ ꯋꯥꯏꯗꯗꯤ ꯂꯩꯔꯛꯀꯅꯤ ꯍꯥꯏꯟ ꯊꯥꯖꯩ ꯍꯣꯏ ꯍꯣꯏ ꯑꯗꯨ ꯀꯔꯤ ꯃꯐꯝꯗ ꯇꯧꯗꯣꯏꯅꯣ ꯑꯗꯨꯗꯤ ꯑꯝꯇ ꯍꯥꯏꯔꯛꯑꯣꯅ ꯑꯣ ꯑꯣ ꯑꯣ ꯑꯣ ꯍꯣꯏ ꯍꯣꯏ ꯍꯣꯏ ꯑꯗꯨꯗꯤ ꯑꯃꯨꯛꯀ ꯑꯃꯨꯛꯀ ꯀꯣꯟꯅ ꯐꯥꯎꯅꯔꯁꯤꯀꯣ ꯑꯗꯨꯗꯤ ꯍꯣꯏ ꯍꯣꯏ ꯍꯣꯏ ꯊꯝꯃꯦ ꯊꯝꯃꯦ